ꯍꯂꯣ ꯑ ꯒꯨꯠ ꯏꯚꯤꯅꯤꯡ ꯁꯥꯔ ꯑ ꯁꯥꯔ ꯁꯥꯔ ꯑꯩꯈꯣꯏꯒꯤ ꯍꯟꯗꯛꯀꯤ ꯀꯩꯅꯣ ꯀꯟꯇ꯭ꯔꯦꯛꯇꯔꯒꯤ ꯄꯔꯐꯣꯔꯃꯦꯟꯁꯀꯤ ꯃꯔꯝꯗꯨꯗ ꯋꯥꯔꯤ ꯈꯤꯇꯪ ꯁꯥꯟꯅꯁꯦ ꯇꯧꯕ ꯁꯥꯔ

ꯄ꯭ꯔꯣꯕ꯭ꯂꯦꯝ ꯍꯥꯏꯁꯦ ꯍꯟꯗꯛꯀꯤ ꯀꯩꯅꯣ ꯏꯔꯥꯡ ꯊꯣꯛꯈꯤꯕꯁꯦ ꯏꯔꯥꯡ ꯊꯣꯛꯈꯤꯕꯅ ꯃꯔꯝ ꯑꯣꯏꯔꯒ ꯍꯧꯖꯤꯛꯀꯤ ꯊꯕꯛ ꯃꯐꯝꯗꯨꯗ ꯃꯤꯁꯦ ꯁꯨꯕꯁꯦ ꯄꯥꯛ ꯆꯠꯂꯨ ꯌꯥꯗꯕ ꯁꯥꯔ ꯑꯗꯨ ꯃꯊꯛꯇ ꯑꯃꯨꯛꯀ ꯕꯟ ꯕ꯭ꯂꯣꯀꯦꯠ ꯇꯧꯔꯤꯕ ꯃꯇꯨꯡꯁꯤꯗ ꯁꯥꯔ ꯍꯧꯖꯤꯛꯀꯤ ꯑꯩꯈꯣꯏꯒꯤ ꯍꯥꯏꯔꯣ ꯄꯣꯠ ꯍꯥꯏꯔꯣ ꯀꯔꯤ ꯍꯥꯏꯔꯣ ꯁꯥꯔ ꯄꯥꯛ ꯐꯪꯖꯗꯕ ꯑꯗꯨ ꯐꯪꯗꯕꯅ ꯃꯦꯟ ꯑꯣꯏꯅ ꯃꯔꯨ ꯑꯣꯏꯔꯒ ꯁꯥꯔ ꯁꯤꯒꯤ ꯊꯕꯛꯁꯤ ꯌꯥꯝ ꯄꯦꯟꯗꯤꯡ ꯍꯥꯏ ꯇꯥꯔꯦ ꯄ꯭ꯔꯣꯒ꯭ꯔꯦꯁꯁꯦ ꯌꯥꯝ ꯇꯞꯄꯦ ꯁꯥꯔ ꯁꯤꯒꯤꯁꯦ ꯁꯤ ꯄ꯭ꯔꯣꯒ꯭ꯔꯦꯁꯁꯦ ꯇꯞꯄꯕꯅꯤꯅ ꯑꯩꯈꯣꯏ ꯁꯥꯏꯠꯇꯒꯤꯁꯨ ꯄ꯭ꯔꯦꯁꯔꯗꯨ ꯄꯤꯔꯤꯅꯦ ꯁꯥꯔ ꯄ꯭ꯔꯦꯁꯔ ꯄꯤꯔꯁꯨ ꯐꯔꯛ ꯌꯥꯝ ꯇꯥꯏ ꯁꯥꯔ ꯁꯤꯒꯤꯁꯦ ꯑꯗꯨ ꯍꯟꯗꯛꯁꯦ ꯏꯟꯇꯔꯅꯦꯠꯁꯨ ꯑꯃꯨꯛ ꯊꯤꯡꯉꯨꯔꯦ ꯏꯟꯇꯔꯅꯦꯠ ꯊꯤꯡꯉꯨꯕ ꯃꯔꯝ ꯑꯣꯏꯗꯅ ꯑꯩꯈꯣꯏꯒꯤ ꯆꯦ ꯆꯥꯡꯁꯨ ꯃꯣꯏꯅ ꯊꯥꯒꯠꯂꯛꯇꯕ ꯑꯩꯈꯣꯏꯒꯤ ꯔꯤꯄ꯭ꯂꯦꯗ ꯑꯩꯈꯣꯏꯅ ꯃꯦꯜ ꯇꯧꯈꯤ ꯃꯌꯥꯝꯁꯤꯒꯤꯁꯨ ꯔꯤꯄ꯭ꯂꯥꯏ ꯄꯤꯔꯛꯇꯕ ꯁꯤꯁꯤꯅꯅꯦꯕ ꯑꯩꯈꯣꯏꯒꯤ ꯄ꯭ꯔꯣꯒ꯭ꯔꯦꯁꯁꯤ ꯍꯟꯗꯛ ꯈꯔ ꯇꯞꯊꯔꯤꯁꯦ ꯎꯝ ꯑ ꯁꯥꯔ ꯑꯣ ꯑꯗꯨ ꯑꯗꯨꯒꯤꯁꯨ ꯁꯥꯔ ꯑꯩ ꯍꯥꯏꯖꯔꯛꯀꯦ ꯁꯥꯔ ꯍꯧꯖꯤꯛꯀꯤ ꯁꯞ ꯀꯣꯟꯇ꯭ꯔꯦꯛꯇꯔꯗꯨꯅ ꯀꯃꯥꯏ ꯇꯧꯕꯅꯣ ꯍꯥꯏꯔꯒꯅ ꯁꯞ ꯀꯣꯟꯇ꯭ꯔꯦꯛꯇꯔꯗꯨꯅ ꯊꯕꯛ ꯁꯨꯕ ꯍꯦꯛ ꯍꯧꯒꯦ ꯇꯧꯕꯒ ꯍꯧꯖꯤꯛꯀꯤ ꯂꯝ ꯂꯝꯗꯨꯒꯤ ꯑꯗ꯭ꯋꯥꯏꯗ ꯍꯧꯖꯤꯛꯀꯤ ꯊꯕꯛ ꯁꯨꯔꯤꯕ ꯃꯐꯝꯗꯣ ꯑꯗꯨꯗꯨꯒꯤ ꯂꯝ ꯃꯄꯨꯁꯦ ꯃꯥꯒꯤ ꯀꯩ ꯑꯥꯔꯒꯨꯃꯦꯟ ꯈꯔ ꯂꯩꯕ ꯁꯥꯔ ꯃꯥꯒꯤꯁꯦ ꯍꯥꯟꯅ ꯄꯦꯃꯦꯟꯁꯦ ꯈꯔ ꯇꯧꯗ꯭ꯔꯤ ꯋꯥꯠꯂꯤꯕ ꯁꯥꯔ ꯂꯥꯈ ꯃꯉꯥ ꯇꯔꯨꯛꯃꯨꯛꯀꯤ ꯄꯦꯃꯦꯟ ꯋꯥꯠꯂꯤꯕ ꯁꯥꯔ ꯑꯗꯨꯗꯨꯅ ꯃꯔꯝ ꯑꯣꯏꯔꯒ ꯍꯧꯖꯤꯛꯀꯤ ꯌꯨꯝꯕꯨꯁꯤꯅ ꯂꯥꯛꯑꯒ ꯑꯗꯨꯝ ꯆꯌꯦꯠꯅꯕ ꯑꯃ ꯇꯧꯔ ꯂꯩꯔꯦꯕ ꯁꯥꯔ ꯑꯗꯨꯗꯨꯅ ꯍꯧꯖꯤꯛꯀꯤ ꯁꯞ ꯀꯣꯟꯇ꯭ꯔꯦꯛꯇꯔꯅꯁꯨ ꯊꯕꯛ ꯇꯧꯕꯗ ꯌꯥꯝꯅ ꯐꯔꯛ ꯇꯥꯔ ꯂꯩꯔꯦ ꯑꯗꯨ ꯁꯤꯒꯤ ꯃꯔꯝꯗ ꯁꯥꯔ ꯗꯤ ꯁꯤꯒ ꯎꯅꯈꯤꯕꯅꯦ ꯁꯥꯔ ꯗꯤ ꯁꯤ ꯁꯥꯔꯁꯨ ꯂꯥꯛꯑꯒ ꯁꯤꯗ ꯋꯥꯔꯤ ꯁꯥꯟꯅꯈꯤꯕꯅꯦ ꯍꯧꯖꯤꯛꯀꯤ ꯌꯨꯝꯕꯨꯗꯨꯒꯁꯨ ꯑꯗꯨ ꯐꯖꯅ ꯌꯥꯅꯔꯦꯗꯤ ꯍꯥꯏꯕ ꯌꯥꯅꯔꯒ ꯊꯕꯛ ꯁꯨꯕ ꯍꯦꯛ ꯍꯧꯕꯒ ꯑꯗꯨꯝ ꯀꯩꯅꯣꯝꯃ ꯄ꯭ꯔꯣꯕ꯭ꯂꯦꯝ ꯍꯦꯛꯇ ꯂꯥꯛꯄ ꯁꯥꯔ ꯁꯤꯁꯤꯅꯅꯦꯕ ꯍꯧꯖꯤꯛꯀꯤ ꯃꯔꯨꯑꯣꯏꯅ ꯊꯕꯛ ꯁꯨꯕꯗ ꯌꯥꯝꯅ ꯑꯩꯈꯣꯏꯒꯤ ꯄ꯭ꯔꯣꯒ꯭ꯔꯦꯁ ꯌꯥꯝꯅ ꯇꯞꯄꯤꯁꯦ ꯁꯥꯔ ꯑꯩꯈꯣꯏ ꯑꯩꯈꯣꯏꯅ ꯁꯥꯔ ꯊꯥ ꯈꯨꯗꯤꯡꯒꯤ ꯃꯥꯒꯤ ꯄ꯭ꯔꯣꯒ꯭ꯔꯦꯁ ꯔꯤꯄꯣꯔꯠꯁꯨ ꯁꯥꯔꯍꯣꯏꯗ ꯑꯗꯨꯝ ꯁꯃꯤꯠ ꯇꯧꯔꯤꯕꯅꯤ ꯁꯥꯔ ꯑꯩꯈꯣꯏꯅ ꯍꯣꯏ ꯁꯥꯔ ꯁꯥꯔ ꯑꯣ ꯁꯥꯔ ꯑꯩꯒꯤ ꯃꯣꯠꯇꯗꯤ ꯁꯥꯔ ꯁꯤꯒꯤꯁꯦ ꯃꯣꯏꯅ ꯇꯧꯗꯕꯤꯗ ꯁꯥꯔ ꯑꯩꯈꯣꯏꯅ ꯑꯣꯏꯅ ꯑꯩꯈꯣꯏꯒꯤ ꯁꯥꯏꯠꯇꯒꯤ ꯀꯣꯟꯇ꯭ꯔꯦꯛꯇꯔ ꯑꯇꯣꯞꯄ ꯑꯃ ꯁꯞ ꯀꯣꯟꯇ꯭ꯔꯦꯛꯇꯔ ꯑꯇꯣꯞꯄ ꯑꯃ ꯊꯤꯔꯒ ꯍꯧꯖꯤꯛꯀꯤ ꯂꯩꯔꯤꯕ ꯌꯨꯝꯕꯨꯗꯨꯒꯁꯨ ꯑꯩꯈꯣꯏꯅ ꯑꯩꯈꯣꯏ ꯏꯁꯥ ꯑꯣꯏꯅ ꯁꯥꯔ ꯍꯣꯏꯁꯨ ꯌꯥꯎꯔꯒ ꯁꯥꯔ ꯆꯠꯂꯒ ꯏꯁꯥꯅ ꯑꯣꯏꯅ ꯌꯥꯎꯔꯒ ꯐꯖꯅ ꯑꯩꯈꯣꯏꯅ ꯋꯥꯔꯤ ꯁꯥꯟꯅꯔꯒ ꯃꯥꯒꯤꯁꯦ ꯐꯥꯏꯅꯦꯂꯥꯏꯁ ꯇꯧꯔꯒ ꯃꯥꯒꯤ ꯄꯦꯃꯦꯟ ꯑꯋꯥꯠꯄ ꯁꯔꯨꯛꯈꯩꯁꯦ ꯑꯁꯤꯈꯩꯁꯦ ꯂꯣꯏꯅ ꯑꯩꯈꯣꯏꯅ ꯄꯤꯊꯣꯛꯑꯒ ꯃꯥꯒꯤ ꯀꯦꯁꯁꯦ ꯁꯦꯇꯜ ꯑꯣꯏꯔꯦ ꯍꯥꯏꯔꯗꯤ ꯁꯥꯔ ꯄ꯭ꯔꯣꯕ꯭ꯂꯦꯝꯁꯦ ꯂꯩꯗꯧ ꯃꯥꯟꯗꯦ ꯄ꯭ꯔꯣꯒ꯭ꯔꯦꯁꯁꯤꯗꯤ ꯀꯩꯁꯨ ꯀꯨꯏꯔꯣꯏꯕ ꯁꯥꯔ ꯁꯤ ꯊꯥ ꯑꯃ ꯑꯅꯤ ꯃꯅꯨꯡꯗ ꯃꯥꯒꯤ ꯊꯕꯛꯁꯤ ꯂꯣꯏ ꯂꯣꯏꯁꯤꯟꯈꯤꯅꯤ ꯑꯗꯨꯒ ꯑꯗꯨꯒꯤ ꯃꯇꯨꯡꯏꯟꯅ ꯑꯩꯈꯣꯏꯒꯤꯁꯨ ꯄ꯭ꯔꯣꯒ꯭ꯔꯦꯁ ꯍꯥꯏ ꯇꯥꯔꯦ ꯄ꯭ꯔꯣꯒ꯭ꯔꯦꯁꯁꯦ ꯖꯔ ꯋꯥꯡꯈꯠꯀꯗꯣꯏꯅꯦ ꯁꯥꯔ ꯁꯤꯁꯤꯅꯅꯦꯕ ꯂꯣꯏ ꯄꯜꯂꯤꯁꯦ ꯍꯧꯖꯤꯛꯀꯤ ꯁꯤꯒꯤ ꯊꯕꯛ ꯃꯆꯥꯁꯤꯅ ꯁꯥꯔ ꯌꯥꯔꯗꯤ ꯑꯩꯒꯤ ꯁꯥꯏꯠꯇꯒꯤ ꯁꯥꯔ ꯍꯥꯏꯅꯤꯡꯉꯤꯁꯦ ꯍꯧꯖꯤꯛꯀꯤ ꯂꯩꯔꯤꯕ ꯃꯥꯒꯤ ꯌꯨꯝꯕꯨꯗꯨꯒꯤ ꯁꯥꯔ ꯄꯦꯃꯦꯟ ꯑꯋꯥꯠꯄꯁꯦ

ꯍꯣꯏ ꯁꯥꯔ ꯑꯣꯀꯦ ꯁꯥꯔ ꯁꯥꯔ ꯑꯗꯨ ꯋꯥꯔꯛ ꯄ꯭ꯔꯣꯒ꯭ꯔꯥꯝꯕꯨꯗꯤ ꯑꯩꯈꯣꯏꯒꯤ ꯂꯩꯖꯔꯦꯕ ꯁꯥꯔꯀꯣ ꯍꯟꯗꯛꯀꯤ ꯂꯥꯛꯏꯕ ꯇꯥꯡ ꯁꯚꯦꯟꯇꯤꯟꯗꯒꯤ ꯑꯩꯈꯣꯏꯅ ꯋꯥꯔꯛ ꯄ꯭ꯔꯣꯒ꯭ꯔꯥꯝꯗꯨ ꯁꯦꯝꯃꯦ ꯋꯥꯔꯛ ꯄ꯭ꯔꯣꯒ꯭ꯔꯥꯝꯒꯤ ꯃꯇꯨꯡꯏꯟꯅ ꯀꯩꯅꯣ ꯅꯦꯛꯁ ꯃꯟꯀꯤ ꯃꯊꯪ ꯊꯥꯒꯤ ꯇꯥꯡ ꯇꯔꯥꯃꯉꯥ ꯃꯅꯨꯡꯗ ꯊꯕꯛꯁꯦ ꯂꯣꯏꯌꯦꯕ ꯁꯥꯔ ꯋꯥꯔꯛ ꯄ꯭ꯔꯣꯒ꯭ꯔꯥꯝꯒꯤ ꯃꯇꯨꯡꯏꯟꯅ ꯃꯥꯒꯤ ꯕꯦꯂꯦꯟꯁ ꯋꯥꯔꯛꯁꯤ ꯀꯩꯁꯨ ꯌꯥꯝꯗ꯭ꯔꯕꯅꯦꯕ ꯍꯧꯖꯤꯛꯁꯦ ꯕꯦꯂꯦꯟꯁ ꯋꯥꯔꯛ ꯀꯩꯀꯩ ꯑꯩꯈꯣꯏꯅ ꯗꯤꯇꯦꯜꯁꯈꯩꯁꯦ ꯂꯣꯏꯅ ꯍꯥꯞꯆꯤꯜꯂꯒ ꯑꯗꯨꯒꯤ ꯗꯦꯠꯀꯤ ꯃꯇꯨꯡꯏꯟꯅ ꯑꯩꯈꯣꯏꯅ ꯂꯣꯏ ꯁꯦꯝꯇꯣꯛꯑꯒ ꯋꯥꯔꯛ ꯄ꯭ꯔꯣꯒꯥꯝꯗꯨ ꯔꯦꯗꯤ ꯂꯩꯔꯦ ꯑꯗꯨ ꯁꯥꯔꯗ ꯑꯩ ꯐꯣꯔꯋꯥꯔꯠ ꯇꯧꯖꯔꯛꯑꯒꯦ ꯁꯥꯔ ꯁꯥꯔꯅ ꯑꯝꯇꯪ ꯔꯤꯚꯤꯌꯨ ꯇꯧꯕꯤꯌꯨ ꯑꯗꯨꯒꯤꯗꯣ ꯑꯗꯨꯒꯤꯗꯁꯨ ꯀꯩꯒꯨꯝꯕ ꯁꯦꯝꯇꯣꯛꯅꯤꯉꯥꯏ ꯂꯩꯔꯗꯤ ꯁꯥꯔꯅ ꯑꯗꯨꯝ ꯍꯥꯏꯕꯤꯔꯛꯑꯣ ꯁꯥꯔ ꯑꯩ ꯑꯗꯨꯝ ꯁꯦꯝꯇꯣꯛꯆꯔꯛꯑꯒꯦ ꯁꯥꯔ ꯑꯥ ꯁꯥꯔ ꯑꯗꯨꯒꯤꯁꯨ ꯄ꯭ꯔꯣꯕ꯭ꯂꯦꯝ ꯃꯆꯥ ꯑꯃ ꯂꯩ ꯁꯥꯔ ꯑꯗꯨꯒꯤꯗꯣ ꯀꯃꯥꯏ ꯇꯧꯕꯅꯣ ꯍꯥꯏꯔꯗꯤ ꯃꯣꯏꯒꯤ ꯗꯤꯖꯥꯏꯟ ꯗꯥꯏꯔꯦꯛꯇꯔ ꯍꯥꯟꯅ ꯄꯥꯏꯔꯝꯕꯗꯣ ꯗꯤꯖꯥꯏꯟ ꯗꯥꯏꯔꯦꯛꯇꯔ ꯍꯥꯏꯅ ꯑꯃꯥꯛ ꯏꯟꯐ꯭ꯔꯥ ꯏꯁꯇ꯭ꯔꯛꯆꯔ ꯂꯤꯃꯤꯇꯦꯠ ꯍꯥꯏꯅ ꯀꯩꯅꯣ ꯂꯩꯕꯅꯦꯕ ꯁꯥꯔ ꯑꯗꯨꯒꯤꯗꯣ ꯃꯤꯗꯣ ꯁꯥꯔ ꯂꯩꯇ꯭ꯔꯦꯕ ꯑꯗꯨ ꯃꯤꯗꯣ ꯃꯣꯏꯒꯤ ꯑꯣꯐꯤꯁꯁꯦ ꯀ꯭ꯂꯣꯁ ꯑꯣꯏꯈ꯭ꯔꯕꯔꯥ ꯀꯩꯅꯣ ꯈꯪꯗꯦꯕ ꯁꯥꯔ ꯅꯣꯏꯗꯥꯗꯒꯤꯅꯦꯕꯀꯣ

ꯑꯣꯀꯦ ꯁꯥꯔ ꯍꯣꯏ ꯁꯥꯔ ꯁꯥꯔ ꯑꯗꯨꯒ ꯁꯥꯔ ꯀꯩꯅꯣꯝꯇ ꯍꯥꯏꯖꯒꯦ ꯁꯥꯔ ꯑꯩꯈꯣꯏꯒꯤ ꯄ꯭ꯔꯣꯒ꯭ꯔꯦꯁꯁꯤ ꯁꯥꯔ ꯁꯤꯈꯛꯇ ꯅꯠꯇꯕꯤꯗ ꯑꯩꯈꯣꯏꯒꯤ ꯂꯩꯔꯤꯕ ꯑꯩꯈꯣꯏꯒꯤ ꯏꯁꯇꯥꯐꯁꯦ ꯁꯥꯔ ꯏꯁꯇꯥꯞꯁꯤꯗꯒꯤ ꯃꯇꯨꯡꯁꯨ ꯏꯜꯂꯦ ꯁꯥꯔ ꯏꯁꯇꯥꯞꯈꯩꯁꯦ ꯏꯁꯇꯥꯞ ꯑꯩꯈꯣꯏꯒꯤ ꯏꯝꯄ꯭ꯂꯣꯏꯌꯤ ꯈꯔ ꯂꯩꯔꯤꯑꯕ ꯁꯥꯔ ꯁꯦꯅꯤꯌꯔꯅ ꯍꯥꯏꯕ ꯋꯥ ꯇꯥꯗꯕ ꯏꯟꯗꯕ ꯏꯝꯄ꯭ꯂꯣꯏꯌꯤ ꯈꯔ ꯂꯩꯔꯤꯕ ꯁꯥꯔ ꯑꯗꯨꯗꯨꯅ ꯃꯣꯏꯅꯁꯨ ꯍꯥꯏꯗꯤ ꯑꯩꯈꯣꯏꯅ ꯊꯕꯛ ꯑꯃ ꯇꯧꯔꯤꯉꯩꯗ ꯏꯁꯇꯥꯞꯁꯤꯅ ꯀꯩꯒꯨꯝꯕ ꯑꯩꯈꯣꯏꯒꯤ ꯃꯇꯦꯡꯗꯣ ꯄꯥꯡꯉꯛꯇ꯭ꯔꯗꯤ ꯁꯥꯔ ꯄ꯭ꯔꯣꯒ꯭ꯔꯦꯁꯁꯤ ꯑꯣꯇꯣꯃꯦꯇꯤꯀꯦꯜꯂꯤ ꯁꯥꯔ ꯃꯁꯥꯅ ꯑꯗꯨꯝ ꯇꯞꯊꯕ ꯇꯥꯕꯅꯦꯕ ꯁꯥꯔ ꯑꯗꯨꯒꯤꯁꯨ ꯁꯥꯔꯅ ꯏꯁꯇꯥꯞꯇ ꯑꯝꯇꯪ ꯑꯩꯈꯣꯏ ꯁꯥꯔꯅ ꯇꯧꯔ ꯃꯁꯥ ꯌꯥꯎꯔꯒ ꯐꯖꯅ ꯑꯝꯇꯪ ꯑꯗꯨ ꯇꯧꯕꯤꯌꯨ ꯁꯥꯔ ꯍꯥꯏꯕꯤꯔꯒ ꯁꯥꯔꯅ ꯏꯁꯇꯥꯞꯈꯩꯁꯨ ꯑꯩꯈꯣꯏꯒꯤ ꯁꯦꯅꯤꯌꯔꯈꯩꯒꯤ ꯃꯇꯦꯡꯁꯦ ꯐꯖꯅ ꯇꯧꯕꯤꯔꯒ ꯍꯥꯏꯗꯤ ꯄ꯭ꯔꯣꯒ꯭ꯔꯦꯁꯁꯦ ꯄ꯭ꯔꯣꯒ꯭ꯔꯦꯁꯁꯦ ꯍꯦꯟꯒꯠꯄꯗ ꯈꯤꯇꯪ ꯑꯩꯈꯣꯏꯒꯤ ꯄꯨꯂꯞ ꯑꯣꯏꯅꯀꯣ ꯁꯥꯔ ꯑꯩꯒꯤ ꯁꯥꯏꯠꯇꯒꯤ ꯁꯥꯔ ꯑꯦꯕꯔꯤꯊꯤꯡ ꯎꯕꯤꯔꯦ ꯑꯩꯒꯤ ꯁꯥꯏꯠꯇꯒꯤꯁꯨ ꯑꯩ ꯂꯣꯏꯅꯃꯛ ꯔꯦꯗꯤ ꯇꯧꯔ ꯊꯝꯃꯒꯦ ꯑꯗꯨ ꯁꯥꯔꯅ ꯂꯥꯛꯑꯒ ꯍꯥꯏꯐꯦꯠꯇꯪ ꯔꯤꯚꯤꯌꯨ ꯇꯧꯕꯤꯔꯒ ꯑꯗꯨꯗ ꯑꯋꯥꯠꯄ ꯀꯩꯀꯩ ꯂꯩꯒꯦꯗꯣ ꯑꯗꯨ ꯌꯦꯡꯉꯒ ꯁꯥꯔ ꯁꯥꯔꯅ ꯑꯗꯨꯝ ꯃꯦꯟꯊꯣꯛ ꯃꯦꯟꯁꯤꯟ ꯇꯧꯔꯒ ꯁꯥꯔ ꯑꯗꯨꯗꯣ ꯍꯧꯖꯤꯛꯀꯤ ꯃꯔꯨꯑꯣꯏꯔꯤꯅ ꯍꯧꯖꯤꯛꯀꯤ ꯃꯐꯝꯗꯨꯒꯤ ꯁꯥꯔ ꯑꯩꯅ ꯍꯥꯏꯕꯗꯣ ꯁꯥꯔ ꯑꯗꯨꯗ ꯗꯤ ꯁꯤꯒ ꯎꯅꯔꯒ ꯁꯥꯔ ꯃꯐꯝꯗꯨꯒꯤ ꯆꯌꯦꯠꯅꯕꯗꯣ ꯄꯦꯃꯦꯟ ꯑꯋꯥꯠꯄꯗꯣ ꯑꯗꯨꯗꯣ ꯑꯝꯇꯪ ꯂꯣꯏꯁꯟꯕꯤꯔꯗꯤ ꯑꯗꯨ ꯍꯦꯛ ꯂꯣꯏꯕꯒ ꯁꯥꯔ ꯑꯩꯈꯣꯏꯒꯤ ꯋꯥꯔꯛ ꯄ꯭ꯔꯣꯒ꯭ꯔꯥꯝ ꯔꯦꯗꯤ ꯂꯩꯔꯦ ꯑꯦꯚ꯭ꯔꯤꯊꯤꯡ ꯏꯁ ꯔꯦꯗꯤ ꯁꯥꯔ ꯑꯗꯩ ꯃꯦꯇꯔꯤꯌꯦꯜꯈꯩꯁꯨ ꯂꯣꯏꯅ ꯔꯦꯗꯤ ꯂꯩꯔꯕꯅꯦ ꯑꯗꯨꯗꯨꯅ ꯊꯕꯛꯁꯦ ꯀꯩꯁꯨ ꯀꯨꯏꯍꯧꯔꯔꯣꯏ ꯁꯥꯔ ꯄ꯭ꯔꯣꯖꯦꯛꯇꯨ ꯄ꯭ꯔꯣꯒ꯭ꯔꯦꯁꯁꯨ ꯖꯔ ꯀꯥꯞꯄꯛꯑꯅꯤ ꯁꯥꯔ ꯁꯤꯁꯦ ꯈꯤꯇꯪ ꯍꯟꯗꯛꯀꯤ ꯂꯥꯛꯏꯕ ꯃꯟꯗꯦꯁꯦ ꯁꯥꯔ ꯂꯥꯛꯄꯤꯔꯒ ꯑꯝꯇꯪ ꯐꯖꯅ ꯐꯥꯏꯅꯦꯂꯥꯏꯁ ꯇꯧꯔꯁꯦ ꯑꯣꯀꯦ ꯁꯥꯔ ꯑꯣꯀꯦ ꯁꯥꯔ ꯊꯦꯡꯛ ꯌꯨ ꯚꯦꯔꯤ ꯃꯁ ꯁꯥꯔ ꯑꯣꯀꯦ ꯒꯨꯠ ꯅꯥꯏꯠ ꯁꯥꯔ